ꯑꯩꯅ ꯑꯍꯥꯟꯕꯗ ꯈ꯭ꯋꯥꯏ ꯐꯔꯁꯇ ꯆꯠꯅꯤꯡꯕꯁꯤ ꯑꯩꯈꯣꯏꯒꯤ ꯋꯥꯟꯗꯔ ꯑꯦꯐ ꯁꯦꯕꯦꯟ ꯋꯥꯟꯗꯔ ꯑꯣꯐ ꯋꯥꯔꯜꯗ ꯍꯥꯏꯅꯔꯤꯕ ꯑꯩꯈꯣꯏꯒꯤ ꯏꯟꯗꯤꯌꯥꯃꯛꯇꯁꯨ ꯂꯩꯔꯤꯕ ꯑꯒ꯭ꯔꯥꯗ ꯂꯩꯔꯤꯕ ꯑꯩꯈꯣꯏꯒꯤ ꯇꯥꯖ ꯃꯍꯜ ꯇꯥꯖ ꯃꯍꯜ ꯁꯍꯥ ꯖꯍꯥꯟꯅ ꯑꯩꯈꯣꯏꯒꯤ ꯃꯝꯇꯥꯖꯀꯤꯗꯃꯛꯇ ꯌꯥꯝ ꯐꯖꯅ ꯁꯥꯖꯔꯝꯃꯕ ꯇꯥꯖ ꯃꯍꯜ ꯑꯁꯦ ꯑꯩ ꯌꯦꯡꯅꯤꯡꯉꯤ ꯑꯗꯨ ꯑꯩꯒꯤ ꯐꯔꯁ ꯗꯦꯁꯇꯤꯅꯦꯁꯟꯅꯤ ꯑꯩ ꯆꯠꯅꯤꯡꯉꯤ ꯑꯗꯨꯗꯒꯤꯗꯤ ꯑꯅꯤ ꯁꯨꯕꯗ ꯑꯩꯁꯤ ꯑꯩꯅ ꯆꯠꯅꯤꯡꯕꯁꯤ ꯀꯩꯅꯣꯁꯤ ꯆꯠꯅꯤꯡꯉꯤ ꯂꯥꯗꯥꯛꯁꯤ ꯆꯠꯅꯤꯡꯉꯤ ꯂꯥꯗꯥꯛꯁꯤ ꯃꯥꯒꯤ ꯑꯩꯅ ꯆꯠꯅꯤꯡꯉꯤꯁꯤ ꯂꯥꯗꯥꯛꯁꯤ ꯀꯔꯤꯝꯇꯒꯤ ꯅꯠꯇꯕ ꯃꯥꯒꯤ ꯕ꯭ꯌꯨꯇꯤꯁꯦ ꯃꯥꯁꯤ ꯂꯗꯥꯛꯁꯤꯒꯤ ꯐꯖꯕꯒꯤ ꯌꯥꯝꯅ ꯎꯟꯋꯣ ꯀꯔꯤꯋꯣ ꯇꯧꯔꯒ ꯌꯥꯝ ꯐꯖꯕ ꯃꯥꯒꯤ ꯅꯦꯆꯔꯦꯜ ꯕ꯭ꯌꯨꯇꯤ ꯑꯃ ꯂꯩꯕꯁꯦ ꯑꯁꯤ ꯆꯠꯅꯤꯡꯉꯤ ꯑꯗꯨꯒ ꯑꯍꯨꯝ ꯁꯨꯕꯗ ꯑꯩꯈꯣꯏꯁꯨ ꯅꯍꯥꯅꯤꯅ ꯑꯩꯈꯣꯏꯁꯨ ꯅꯍꯥꯅꯤꯅ ꯑꯍꯨꯝꯁꯨꯕꯁꯤꯗ ꯑꯩꯈꯣꯏꯁꯦ ꯀꯔꯤ ꯍꯥꯏꯅꯤ ꯁꯨꯝ ꯒꯣꯋꯥꯗ ꯆꯠꯅꯤꯡꯉꯦ ꯒꯣꯋꯥꯁꯤꯗꯤ ꯑꯦꯚ꯭ꯔꯤ ꯕꯣꯗꯤꯁ ꯗ꯭ꯔꯤꯝꯅꯤ ꯒꯣꯋꯥ ꯆꯠꯄ ꯍꯥꯏꯁꯤꯗꯤ ꯃꯤ ꯈꯨꯗꯤꯡꯃꯛ ꯄꯥꯝꯄꯤ ꯒꯣꯋꯥ ꯆꯠꯆꯅꯤꯡꯉꯤ ꯒꯣꯋꯥꯁꯤꯗꯕꯨ ꯑꯩꯅ ꯆꯠꯆꯅꯤꯡꯉꯤꯁꯤꯅꯕꯨ ꯀꯔꯤꯝ ꯅꯠꯇꯦ ꯁꯨꯝ ꯄꯥꯔꯇꯤ ꯇꯧꯕ ꯑꯩꯈꯣꯏꯗꯤ ꯄꯥꯔꯇꯤ ꯐ꯭ꯔꯤꯛ ꯑꯣꯏꯕ ꯃꯤꯅꯤꯅ ꯋꯥꯈꯜꯗꯣ ꯄꯥꯔꯇꯤ ꯇꯧꯅꯤꯡꯕꯒꯤ ꯑꯃ ꯑꯃ ꯇꯧꯅꯤꯡꯕꯒꯤ ꯁꯨꯝ ꯂꯩꯗꯅ ꯗꯤ ꯖꯦ ꯅꯨꯡꯖꯦ ꯌꯥꯎꯕ ꯄꯕ ꯆꯪꯕ ꯑꯃ ꯑꯃ ꯆꯪꯕ ꯑꯗꯨꯒꯨꯝꯕꯗꯣ ꯄꯥꯝꯄꯦ ꯑꯗꯨꯅ ꯒꯣꯋꯥꯁꯤ ꯆꯠꯅꯤꯡꯉꯤ ꯑꯗꯨꯗꯒꯤꯗꯤ ꯀꯩꯅꯣꯁꯦ ꯂꯥꯁ ꯑꯣꯏꯅ ꯑꯩ ꯑꯩꯅꯀꯣ ꯆꯠꯅꯤꯡꯕ ꯏꯟꯗꯤꯌꯥꯒꯤ ꯍꯥꯏꯔꯛꯄꯗ ꯀꯩꯅꯣ ꯆꯠꯅꯤꯡꯉꯦ ꯀꯦꯔꯂꯥꯁꯤ ꯀꯦꯔꯂꯥꯁꯤꯒꯤ ꯃꯥꯒꯤ ꯀꯦꯔꯂꯥꯁꯤꯁꯨ ꯗ꯭ꯌꯨ ꯇꯨ ꯏꯠꯁ ꯅꯦꯆꯔꯦꯜ ꯕ꯭ꯌꯨꯇꯤ ꯃꯥꯒꯤ ꯅꯦꯆꯔꯦꯜ ꯕ꯭ꯌꯨꯇꯤꯒꯤ ꯃꯇꯥꯡꯗ ꯑꯩꯁꯤ ꯆꯠꯅꯤꯡꯉꯤ ꯀꯦꯔꯂꯥꯁꯤ ꯆꯠꯅꯤꯡꯉꯤ ꯑꯗꯨ ꯈꯛꯇꯅꯤ